ꯑꯩꯍꯥꯛꯅ ꯑꯩꯈꯣꯏꯒꯤ ꯃꯅꯤꯄꯨꯔ ꯑꯁꯤꯒꯤ ꯋꯥ ꯗꯦꯜꯂꯤ ꯍꯥꯏꯔꯤꯕ ꯏꯟꯗꯤꯌꯥꯒꯤ ꯀꯦꯄꯤꯇꯦꯜ ꯑꯣꯏꯔꯤꯕ ꯃꯐꯝ ꯑꯁꯤꯗ ꯂꯥꯏꯔꯤꯛ ꯂꯥꯏꯁꯨ ꯇꯝꯅꯕꯒꯤꯗꯃꯛꯇ ꯆꯠꯈꯤ ꯃꯁꯤꯒꯤ ꯈꯣꯡꯆꯠ ꯑꯁꯤꯗ ꯑꯩꯍꯥꯛꯇ ꯑꯗꯨꯛꯀꯤ ꯃꯇꯤꯛ ꯀꯥꯟꯅꯕ ꯀꯌꯥ ꯐꯪꯈꯤ ꯈꯨꯗꯝ ꯑꯣꯏꯅ ꯈꯔ ꯍꯥꯏꯔꯕ ꯃꯇꯝꯗ ꯑꯩꯍꯥꯛꯅ ꯃꯐꯝ ꯑꯗꯨ ꯌꯧꯔꯒ ꯑꯦꯛꯖꯥꯝ ꯊꯥꯅꯕꯒꯤꯗꯃꯛꯇ ꯀꯝꯄꯤꯇꯤꯇꯤꯚ ꯑꯦꯛꯖꯥꯝ ꯊꯥꯅꯕꯒꯤꯗꯃꯛꯇ ꯀꯣꯠꯆꯤꯡ ꯑꯃ ꯌꯥꯎꯈꯤ ꯀꯣꯠꯆꯤꯡ ꯑꯗꯨꯗ ꯔꯤꯒꯨꯂꯔ ꯑꯣꯏꯅ ꯌꯥꯎꯈꯤ ꯀꯣꯠꯆꯤꯡ ꯑꯗꯨꯗ ꯔꯤꯒꯨꯂꯔ ꯑꯣꯏꯅ ꯌꯥꯎꯈꯤ ꯑꯗꯨꯒ ꯃꯐꯝ ꯑꯗꯨꯒꯤ ꯏꯖꯨꯀꯦꯁꯟ ꯁꯤꯁꯇꯦꯝ ꯑꯁꯤ ꯌꯥꯝꯅ ꯈꯦꯅꯕ ꯑꯃ ꯑꯣꯏꯔꯝꯃꯤ ꯑꯩꯈꯣꯏꯒꯤ ꯃꯅꯤꯄꯨꯔ ꯂꯩꯕꯥꯛ ꯑꯁꯤꯒ ꯃꯐꯝ ꯑꯗꯨꯒꯤ ꯏꯖꯨꯀꯦꯁꯟ ꯁꯤꯁꯇꯦꯝꯁꯦ ꯑꯗꯨꯛꯀꯤ ꯃꯇꯤꯛ ꯋꯥꯡꯕ ꯑꯣꯏꯈꯤ ꯁꯝꯅ ꯍꯥꯏꯔꯕꯗ ꯑꯉꯥꯡꯁꯤꯡꯗ ꯑꯌꯥꯝꯕꯅ ꯑꯩꯈꯣꯏꯒꯤꯁꯤꯗꯗꯤ ꯄ꯭ꯔꯥꯏꯕꯦꯠ ꯁ꯭ꯀꯨꯜꯗ ꯃꯃꯥ ꯃꯄꯥꯁꯤꯡꯅ ꯊꯥꯕꯤ ꯑꯗꯨꯕꯨ ꯑꯗꯨꯒꯤ ꯃꯐꯝ ꯑꯗꯨꯗꯗꯤ ꯄ꯭ꯔꯥꯏꯕꯦꯠ ꯁ꯭ꯀꯨꯜꯗꯒꯤ ꯍꯦꯟꯅ ꯐꯕꯗꯤ ꯒꯣꯕ꯭ꯔꯃꯦꯟ ꯁ꯭ꯀꯨꯜꯗꯅ ꯍꯦꯟꯅ ꯐꯕ ꯑꯣꯏ ꯑꯗꯨꯅ ꯃꯃꯥ ꯃꯄꯥꯁꯤꯡꯅ ꯒꯕ꯭ꯔꯃꯦꯟ ꯁ꯭ꯀꯨꯜꯗ ꯑꯣꯏꯅ ꯊꯥꯕꯤ ꯑꯗꯨꯒ ꯂꯩꯇ ꯂꯥꯏꯔꯕꯁꯤꯡꯁꯨ ꯒꯣꯕ꯭ꯔꯃꯦꯟ ꯁ꯭ꯀꯨꯜꯗꯣ ꯐꯖꯅ ꯃꯔꯝ ꯆꯥꯅ ꯃꯍꯩ ꯇꯝꯕ ꯐꯪꯏ ꯑꯗꯨꯒ ꯑꯩꯍꯥꯛꯇ ꯀꯥꯟꯅꯕ ꯀꯌꯥ ꯑꯃꯁꯨ ꯐꯪꯈꯤ ꯃꯗꯨꯗꯤ ꯑꯩꯍꯥꯛꯅ ꯑꯌꯥꯝꯕ ꯃꯇꯝꯗ ꯂꯥꯏꯔꯤꯛ ꯂꯥꯏꯁꯨ ꯍꯩꯔꯕ ꯁꯦꯅꯤꯌꯔꯁꯤꯡꯒ ꯄꯨꯟꯗꯨꯅ ꯃꯈꯣꯏꯗꯒꯤ ꯀꯥꯟꯅꯕ ꯑꯦꯠꯕꯥꯏꯁ ꯀꯌꯥ ꯂꯧꯗꯨꯅ ꯑꯌꯥꯝꯕ ꯃꯇꯝꯗ ꯃꯈꯣꯏꯒ ꯄꯨꯟꯗꯨꯅ ꯑꯐꯕ ꯃꯈꯣꯏꯅꯁꯨ ꯑꯐꯕ ꯊꯕꯛ ꯊꯧꯔꯝ ꯑꯃꯗꯤ ꯂꯥꯏꯔꯤꯛ ꯂꯥꯏꯁꯨꯒꯤ ꯑꯣꯏꯕ ꯃꯔꯝꯗ ꯀꯌꯥ ꯍꯥꯏꯕꯤꯔꯛꯈꯤ ꯑꯩꯍꯥꯛꯅ ꯃꯅꯤꯄꯨꯔꯗ ꯂꯩꯔꯤꯀꯥꯟꯗ ꯈꯟꯗꯕ ꯈꯟꯕꯨ ꯈꯜꯂꯨꯗꯅ ꯊꯧꯗꯣꯛ ꯑꯃꯗꯤ ꯂꯥꯏꯔꯤꯛ ꯂꯥꯏꯁꯨꯒꯤ ꯃꯔꯝꯗ ꯀꯌꯥ ꯃꯣꯏꯅ ꯀꯌꯥꯝ ꯃꯣꯏꯅ ꯇꯥꯛꯄꯤ ꯃꯐꯝ ꯑꯗꯨꯗ ꯂꯩꯕ ꯃꯇꯝꯗ ꯇꯥꯛꯄꯤꯔꯛꯈꯤ ꯑꯗꯨꯅ ꯑꯩꯉꯣꯟꯗ ꯌꯥꯝꯅ ꯅꯨꯡꯉꯥꯏꯖꯕ ꯑꯃ ꯑꯣꯏꯈꯤ ꯈꯪꯕꯁꯨ ꯍꯦꯟꯒꯠꯈꯤ ꯂꯥꯏꯔꯤꯛ ꯂꯥꯏꯁꯨꯒꯤ ꯃꯇꯥꯡꯗ ꯑꯃꯗꯤ ꯃꯐꯝ ꯑꯗꯨꯒꯤ ꯑꯣꯏꯕ ꯃꯐꯝ ꯑꯗꯨꯁꯨ ꯏꯖꯨꯀꯦꯁꯟꯒꯤ ꯑꯦꯟꯚꯥꯏꯔꯣꯟꯃꯦꯟ ꯑꯃ ꯑꯣꯏꯕꯅ ꯍꯤꯁꯇ꯭ꯔꯤ ꯑꯃꯗꯤ ꯑꯥꯔꯀꯤꯇꯦꯛꯆ꯭ꯔꯒꯤ ꯄꯣꯠꯁꯤꯡꯁꯨ ꯌꯥꯝꯅ ꯑꯩꯍꯥꯛꯅ ꯔꯤꯁꯔꯁ ꯇꯧꯗꯨꯅ ꯊꯤꯖꯤꯟꯈꯤ ꯑꯗꯨꯒꯤ ꯊꯤꯖꯤꯟꯕ ꯑꯗꯨꯗ ꯑꯩꯍꯥꯛꯀꯤ ꯏꯁꯥꯗ ꯌꯥꯝ ꯅꯨꯡꯉꯥꯏꯕ ꯄꯣꯛꯈꯤ ꯃꯔꯝ ꯑꯁꯤꯇ ꯅꯠꯇꯅ ꯑꯩꯍꯥꯛꯅ ꯀꯣꯏꯕ ꯆꯠꯈꯤ ꯀꯣꯏꯕ ꯀꯌꯥ ꯃꯐꯝ ꯀꯌꯥꯗ ꯀꯣꯏꯕ ꯑꯣꯏꯅ ꯆꯠꯈꯤ ꯀꯣꯏꯕ ꯆꯠꯄ ꯃꯇꯝꯗ ꯌꯥꯝꯅ ꯋꯥꯗꯅ ꯄꯦꯇ꯭ꯔꯣꯗ ꯇꯣꯡꯗꯨꯅ ꯅꯨꯡꯉꯥꯏꯅ ꯐꯝꯗꯨꯅ ꯃꯐꯝ ꯈꯨꯗꯤꯡꯗ ꯊꯨꯡꯕ ꯐꯪꯈꯤ ꯑꯗꯨꯕꯨ ꯑꯩꯈꯣꯏꯒꯤ ꯃꯅꯤꯄꯨꯔ ꯑꯁꯤꯒ ꯆꯥꯡꯗꯝꯅꯔꯨꯔꯕꯗꯤ ꯃꯈꯣꯏ ꯑꯗꯨ ꯃꯣꯏꯅ ꯑꯗꯨꯛꯀꯤ ꯃꯇꯤꯛ ꯆꯥꯎꯈꯠꯄ ꯍꯦꯜꯂꯝꯃꯤ ꯃꯈꯣꯏꯅ ꯏꯋꯥ ꯋꯥꯗꯅ ꯑꯦꯅꯤ ꯄꯣꯠ ꯑꯃꯁꯤ ꯑꯣꯟꯂꯥꯏꯟꯒꯤ ꯈꯨꯊꯥꯡꯗ ꯈꯨꯗꯛꯇ ꯂꯩꯕ ꯐꯪꯈꯤ ꯑꯗꯨꯕꯨ ꯃꯅꯤꯄꯨꯔꯗꯗꯤ ꯍꯧꯖꯤꯛꯃꯛꯀꯤ ꯑꯣꯏꯅꯗꯤ ꯑꯗꯨꯒꯨꯝꯕꯒꯤ ꯐꯦꯁꯤꯂꯤꯇꯤꯁꯇꯤ ꯂꯩꯇ꯭ꯔꯤ ꯑꯗꯨꯒ ꯑꯩꯍꯥꯛꯅ ꯊꯦꯡꯅꯔꯛꯄꯗ ꯑꯗꯨꯛꯀꯤ ꯃꯇꯤꯛ ꯑꯁꯣꯝꯒꯤ ꯂꯩ ꯑꯗꯨ ꯗꯦꯜꯂꯤ ꯍꯥꯏꯔꯤꯕ ꯃꯐꯝ ꯑꯁꯤꯗ ꯂꯩꯔꯤꯕ ꯃꯤꯁꯤꯡꯁꯦ ꯑꯗꯨꯛꯀꯤ ꯃꯇꯤꯛ ꯂꯥꯏꯔꯤꯛ ꯂꯥꯏꯁꯨꯗ ꯍꯣꯠꯅꯕ ꯀꯜꯂꯤ ꯁꯤꯇ ꯅꯠꯇꯅ ꯑꯇꯣꯞꯄ ꯍꯤꯔꯝ ꯀꯌꯥꯗ ꯍꯣꯠꯅꯕ ꯀꯌꯥꯃꯨꯛ ꯀꯜꯂꯤ ꯑꯗꯨꯒ ꯃꯈꯣꯏꯗ ꯅꯤꯡꯍꯟꯅꯕ ꯂꯩꯇꯅ ꯃꯈꯣꯏꯅ ꯄꯥꯝꯃꯤꯕ ꯄꯣꯠꯁꯛ ꯑꯗꯨ ꯐꯪꯗ꯭ꯔꯤꯐꯥꯎꯕ ꯇꯥꯟꯅꯩ ꯑꯁꯤꯒꯨꯝꯕ ꯃꯌꯥꯝ ꯑꯁꯤ ꯎꯔꯒ ꯑꯩꯍꯥꯛꯇ ꯌꯥꯝꯅ ꯄꯣꯠꯇꯤꯕꯦꯁꯟ ꯑꯃ ꯑꯣꯏꯈꯤ ꯃꯈꯣꯏꯗꯤ ꯉꯝꯃꯒ ꯑꯩꯗꯤ ꯀꯔꯤꯒꯤ ꯉꯝꯃꯣꯏ ꯍꯥꯏꯕꯗꯣ ꯑꯗꯨꯅ ꯑꯩꯅ ꯗꯦꯜꯂꯤ ꯑꯁꯤꯒꯤ ꯖꯔꯅꯤꯗ ꯑꯩꯉꯣꯟꯗ ꯑꯁꯤꯒꯨꯝꯕ ꯀꯥꯟꯅꯕ ꯂꯥꯏꯔꯤꯛ ꯂꯥꯏꯁꯨ ꯇꯝꯅꯤꯡꯕꯒꯤ ꯏꯊꯤꯜ ꯀꯌꯥ ꯑꯃ ꯄꯤꯈꯤ ꯑꯗꯨꯗꯒꯤ ꯑꯩꯍꯥꯛꯅ ꯍꯜꯂꯛꯑꯒ ꯖꯔꯅꯤ ꯑꯁꯤꯗꯒꯤ ꯍꯜꯂꯛꯑꯒ ꯑꯩꯉꯣꯟꯗ ꯉꯁꯥꯏꯒꯤ ꯐꯥꯎꯈꯤꯕ ꯃꯐꯝ ꯑꯗꯨꯗ ꯂꯩꯕ ꯃꯇꯝꯗ ꯐꯥꯎꯈꯤꯕ ꯃꯣꯇꯤꯕꯦꯁꯟ ꯑꯣꯏꯈꯤꯕ ꯂꯥꯏꯔꯤꯛ ꯂꯥꯏꯁꯨꯒꯤ ꯃꯔꯝꯗ ꯏꯊꯤꯜ ꯀꯌꯥ ꯑꯗꯨ ꯑꯩꯉꯣꯟꯗ ꯐꯥꯎꯈꯤꯕꯗꯨꯅ ꯑꯩ ꯍꯥꯟꯅꯒꯨꯝꯅ ꯃꯇꯝ ꯃꯥꯡꯍꯟꯗꯅ ꯂꯥꯏꯔꯤꯛ ꯂꯥꯏꯁꯨ ꯇꯝꯕꯗ ꯌꯥꯝꯅ ꯄꯨꯛꯅꯤꯡ ꯆꯪꯕ ꯑꯃꯁꯨ ꯑꯣꯏ ꯑꯣꯏꯔꯛꯂꯤ ꯑꯁꯤꯅ ꯑꯩꯒꯤ ꯇꯨꯡꯒꯤ ꯑꯩꯅ ꯄꯥꯝꯃꯤꯕ ꯑꯣꯏꯅꯤꯡꯂꯤꯕ ꯗ꯭ꯔꯤꯝ ꯑꯗꯨ ꯑꯦꯆꯤꯞ ꯇꯧꯒꯅꯤ ꯍꯥꯏꯕꯒꯤ ꯊꯥꯖꯕ ꯑꯩꯉꯣꯟꯗ ꯆꯞ ꯆꯥꯕꯤ ꯊꯥꯖꯕ ꯑꯃ ꯂꯩꯔꯤ ꯑꯗꯨꯅ ꯑꯃꯁꯤꯒꯨꯝꯕ ꯇ꯭ꯔꯦꯕꯦꯜꯂꯤꯡ ꯇꯧꯕ ꯑꯁꯤꯁꯨ ꯌꯥꯝꯅ ꯀꯥꯟꯅꯕ ꯑꯐꯕ ꯑꯃꯅꯤ ꯃꯐꯝ ꯈꯨꯗꯤꯡꯃꯛ ꯆꯠꯇꯨꯅ ꯃꯐꯝ ꯑꯗꯨꯒꯤ ꯑꯦꯟꯚꯥꯏꯔꯣꯟꯃꯦꯟ ꯑꯗꯨ ꯑꯩꯈꯣꯏꯅ ꯑꯦꯛꯁꯄ꯭ꯂꯣꯔ ꯇꯧꯗꯨꯅ ꯀꯥꯟꯅꯕ ꯀꯌꯥ ꯂꯧꯕ ꯌꯥꯏ